ꯁꯤ ꯕ꯭ꯂꯨ ꯕꯦꯔꯤꯒꯤ ꯔꯦꯁꯇꯨꯔꯦꯟꯒꯤ ꯀꯥꯎꯟꯇꯔ ꯑꯣꯏꯕꯤꯔꯕ꯭ꯔꯥ ꯑꯗꯣꯝꯒꯤ ꯔꯦꯁꯇꯨꯔꯦꯟꯗ ꯑꯩꯅ ꯑꯥꯏꯁ ꯀ꯭ꯔꯤꯝ ꯈꯔ ꯑꯣꯔꯗꯔ ꯇꯧꯕ ꯄꯥꯝꯃꯤ ꯑꯗꯣꯝꯒꯤ ꯔꯦꯁꯇꯨꯔꯦꯟꯗ ꯀꯔꯝ ꯀꯔꯝꯕ ꯐ꯭ꯂꯦꯕꯔ ꯐꯪꯕꯒꯦ ꯑꯩꯅ ꯄꯥꯝꯕ ꯐ꯭ꯂꯦꯕꯔꯗꯤ ꯆꯣꯀꯣꯂꯦꯠꯇ ꯑꯅꯤ ꯚꯦꯅꯤꯜꯂꯥꯗ ꯑꯅꯤ ꯕ꯭ꯂꯨ ꯕꯦꯔꯤꯗ ꯑꯅꯤ ꯑꯩꯅ ꯑꯣꯔꯗꯔ ꯇꯧꯔꯤꯕ ꯑꯥꯏꯁ ꯀ꯭ꯔꯤꯝꯒꯤ ꯐ꯭ꯦꯕꯔꯁꯤꯡ ꯑꯁꯤ ꯄꯨꯡ ꯑꯍꯨꯝꯒꯤ ꯃꯃꯥꯡꯗ ꯊꯤꯟꯕꯤꯔꯛꯑꯒꯗꯤ ꯌꯥꯝꯅ ꯅꯨꯡꯉꯥꯏꯖꯒꯅꯤ